ꯈꯨꯡꯒꯪꯒꯤ ꯃꯤꯑꯣꯏꯁꯤꯡꯗ ꯃꯁꯥꯟꯅꯁꯤꯡꯅ ꯃꯇꯨ ꯀꯔꯝꯅ ꯃꯁꯛ ꯊꯣꯛꯄ ꯊꯧꯗꯥꯡ ꯑꯃ ꯂꯧꯕꯒꯦ ꯍꯥꯏꯕ ꯇꯥꯔꯕꯗꯤ ꯑꯩꯈꯣꯏꯅ ꯁꯝꯅ ꯄꯜꯂꯕꯗ ꯐꯨꯠꯕꯣꯜ ꯁꯥꯟꯅꯕ ꯑꯁꯤꯅ ꯑꯩꯈꯣꯏꯅ ꯑꯣꯖꯥ ꯑꯃꯒꯤ ꯃꯈꯥꯗ ꯊꯝꯂꯒ ꯑꯣꯖꯥꯗꯨꯒꯤ ꯑꯣꯖꯥꯗꯨꯒꯤ ꯃꯈꯥꯗ ꯇꯝꯂꯒ ꯑꯣꯖꯥꯗꯨꯅ ꯍꯥꯏꯕ ꯑꯣꯖꯥꯗꯨꯅ ꯇꯧꯕꯗ ꯑꯩꯈꯣꯏꯅ ꯏꯟꯕ ꯑꯩꯈꯣꯏꯒꯤ ꯗꯤꯁꯤꯄ꯭ꯂꯤꯟ ꯏꯁꯇꯨꯗꯦꯟ ꯏꯁꯇꯨꯗꯦꯟ ꯑꯃ ꯑꯣꯏꯅ ꯑꯩꯈꯣꯏꯅ ꯗꯤꯁꯤꯄ꯭ꯂꯤꯟ ꯉꯥꯛꯄ ꯑꯃꯁꯨꯡ ꯑꯩꯈꯣꯏꯅ ꯀꯩꯅꯣ ꯃꯇꯝꯁꯤꯒꯤ ꯅꯤꯁꯥꯗ ꯇꯥꯎꯔꯤꯕ ꯑꯉꯥꯡꯁꯤꯡ ꯑꯁꯤ ꯅꯤꯁꯥꯗꯒꯤ ꯂꯥꯞꯊꯣꯛꯄ ꯁꯥꯟꯅ ꯈꯣꯠꯅꯕ ꯑꯁꯤꯅ ꯑꯩꯈꯣꯏꯅ ꯅꯤꯁꯥꯗꯒꯤ ꯂꯥꯞꯊꯣꯛꯑꯦ ꯂꯥꯞꯊꯣꯛꯍꯜꯂꯤ ꯂꯥꯞꯊꯣꯛꯍꯜꯂꯤ ꯑꯗꯨꯒ ꯑꯩꯈꯣꯏꯅ ꯈꯨꯡꯒꯪ ꯅꯠꯇ꯭ꯔꯒ ꯑꯩꯈꯣꯏꯒꯤ ꯏꯁꯇꯦꯠ ꯅꯠꯇ꯭ꯔꯒ ꯑꯩꯈꯣꯏꯒꯤ ꯀꯟꯇ꯭ꯔꯤꯒꯤ ꯑꯣꯏꯅ ꯁꯥꯟꯅꯔꯛꯄꯗ ꯑꯩꯈꯣꯏꯒꯤ ꯀꯟꯇ꯭ꯔꯤꯒꯤ ꯃꯥꯏ ꯄꯨꯕ ꯃꯥꯏ ꯀꯟꯇ꯭ꯔꯤꯒꯤ ꯀꯟꯇ꯭ꯔꯤꯕꯨ ꯑꯩꯈꯣꯏꯅ ꯃꯁꯛ ꯃꯃꯤꯡ ꯆꯥꯎꯅ ꯇꯥꯛꯄ ꯉꯝꯍꯜꯂꯤ